ꯑꯩꯈꯣꯏꯅ ꯕꯤꯖꯤꯅꯦꯁ ꯑꯃ ꯍꯧꯗꯣꯛꯄ ꯃꯇꯝꯗ ꯏꯍꯥꯟ ꯍꯥꯟꯅ ꯈ꯭ꯋꯥꯏꯗꯒꯤ ꯆꯪꯕ ꯐꯦꯛꯇꯔꯁꯤ ꯀꯔꯤꯅꯣ ꯍꯥꯏꯕ ꯃꯇꯝꯗ ꯕꯤꯖꯤꯅꯦꯁ ꯑꯥꯏꯗꯤꯌꯥꯗꯨꯅꯦꯕ ꯑꯥꯏꯗꯤꯌꯥꯁꯦ ꯁꯦꯝꯒꯠꯂꯕ ꯃꯇꯨꯡꯗ ꯕꯤꯖꯤꯅꯦꯁꯁꯦ ꯀꯃꯥꯏꯅ ꯑꯦꯞꯄ꯭ꯂꯥꯏ ꯇꯧꯒꯅꯤ ꯀꯔꯝꯕ ꯃꯐꯝꯗ ꯑꯦꯞꯄ꯭ꯂꯥꯏ ꯇꯧꯒꯅꯤ ꯀꯔꯝꯕ ꯁ꯭ꯇꯦꯞ ꯂꯧꯈꯠꯂꯒ ꯑꯦꯞꯄ꯭ꯂꯥꯏ ꯇꯧꯒꯅꯤ ꯍꯥꯏꯕꯗꯨꯅꯦꯕ ꯑꯩꯈꯣꯏꯅ ꯁꯝꯅ ꯍꯥꯏꯕ ꯃꯇꯝꯗ ꯑꯦꯛꯖꯥꯝꯄꯜ ꯑꯃ ꯂꯧꯔꯁꯤꯅꯦ ꯑꯩꯈꯣꯏꯅ ꯒ꯭ꯔꯣꯁꯥꯔꯤ ꯗꯨꯀꯥꯟ ꯑꯃ ꯗꯤꯄꯥꯔꯠꯃꯦꯟꯇꯦꯜ ꯁ꯭ꯇꯣꯔ ꯑꯃ ꯍꯥꯡꯉꯦ ꯍꯥꯏꯕ ꯃꯇꯝꯗ ꯍꯥꯡꯏꯕ ꯗꯤꯄꯥꯔꯠꯃꯦꯟꯇꯦꯜ ꯁ꯭ꯇꯣꯔꯁꯤ ꯑꯦꯔꯤꯌꯥꯗꯨ ꯀꯩ ꯑꯩꯈꯣꯏꯒꯤ ꯃꯦꯇ꯭ꯔꯣꯄꯣꯂꯤꯇꯦꯟ ꯁꯤꯇꯤ ꯑꯣꯏꯕ꯭ꯔ ꯅꯠꯇ꯭ꯔꯒꯅ ꯑꯩꯈꯣꯏꯒꯤ ꯔꯨꯔꯦꯜ ꯑꯦꯔꯤꯌꯥ ꯑꯣꯏꯕ꯭ꯔ ꯑꯔꯕꯥꯟ ꯑꯦꯔꯤꯌꯥ ꯑꯣꯏꯕ꯭ꯔ ꯃꯐꯝꯗꯨꯗ ꯁꯤꯒ ꯆꯞ ꯃꯥꯟꯅꯕ ꯃꯍꯥꯛꯀꯤ ꯕꯤꯖꯤꯅꯦꯁꯀ ꯃꯥꯟꯅꯕ ꯃꯐꯝ ꯁꯤꯁꯤꯗ ꯀꯌꯥꯝ ꯂꯩ ꯑꯗꯩꯒꯤꯗꯤ ꯀꯁꯇꯃꯔ ꯀꯌꯥꯝ ꯂꯥꯛꯀꯅꯤ ꯑꯗꯒꯤꯗꯤ ꯃꯐꯝꯗꯨꯒꯤ ꯄꯣꯄꯨꯂꯦꯁꯟ ꯂꯤꯕꯤꯡ ꯁ꯭ꯇꯦꯅꯗꯔꯠ ꯁꯤꯡꯗꯨꯒꯤ ꯃꯇꯨꯡ ꯏꯟꯅ ꯁ꯭ꯇꯗꯤ ꯈꯔ ꯇꯧꯔꯒ ꯔꯤꯁ꯭ꯔ꯭ꯁ ꯈꯔ ꯇꯧꯔꯕ ꯃꯇꯨꯡꯗ ꯑꯩꯈꯣꯏꯅ ꯑꯦꯞꯄ꯭ꯂꯥꯏ ꯇꯧꯔꯛꯀꯗꯝꯅꯦꯕ ꯃꯁꯤꯒꯤ ꯃꯇꯨꯡꯗ ꯑꯩꯈꯣꯏꯅ ꯌꯦꯡꯉꯛꯀꯗꯣꯏꯁꯦ ꯃꯐꯝ ꯌꯦꯡꯉꯛꯀꯅꯤ ꯖꯒꯥ ꯌꯦꯡꯉꯥꯛꯀꯅꯤ ꯑꯗꯨꯗꯒꯤꯗꯤ ꯑꯩꯅ ꯉꯝꯖꯕ ꯇꯥꯔꯒꯗꯤ ꯕꯤꯖꯤꯅꯦꯁ ꯄꯥꯠꯅꯔ ꯑꯣꯏꯕ ꯌꯥꯏ ꯑꯩꯈꯣꯏ ꯀꯣ ꯀꯣ ꯐꯥꯎꯟꯗꯔ ꯍꯥꯏꯇꯥꯔꯦ ꯑꯗꯨꯃꯥꯏꯅ ꯑꯩꯈꯣꯏꯒꯤ ꯃꯦꯅꯦꯖꯤꯡ ꯗꯤꯔꯦꯛꯇꯔ ꯔꯣꯝꯗ ꯀꯩꯅꯣ ꯔꯣꯝꯗ ꯑꯩꯈꯣꯏꯒꯤ ꯕꯤꯖꯤꯅꯦꯁꯁꯦ ꯑꯩꯈꯣꯏ ꯆꯂꯥꯏꯅꯕ ꯍꯣꯠꯅꯕꯗ ꯆꯪꯕ ꯑꯩꯈꯣꯏꯒꯤ ꯐꯦꯛꯇꯔ ꯃꯌꯥꯝꯁꯤꯒꯤ ꯃꯔꯛꯇ ꯑꯃꯅꯦꯅ ꯂꯧꯏ ꯑꯗꯨꯒ ꯃꯔꯨꯑꯣꯏꯅ ꯑꯩꯈꯣꯏꯅ ꯆꯪꯏꯁꯦ ꯑꯩꯈꯣꯏꯒꯤ ꯄꯩꯁꯥꯁꯤꯅꯦꯕ ꯏꯟꯕꯦꯁꯇꯤꯡ ꯃꯅꯤꯁꯤꯅꯦꯕ ꯀꯣ ꯑꯗꯨꯅ ꯑꯩꯈꯣꯏꯅ ꯑꯩꯈꯣꯏꯅ ꯇꯧꯒꯗꯧꯔꯤꯕ ꯕꯤꯖꯤꯅꯦꯁꯁꯤꯒꯤ ꯃꯇꯨꯡ ꯏꯟꯅ ꯃꯍꯥꯛꯀꯤ ꯆꯪꯐꯝ ꯊꯣꯛꯄ ꯏꯟꯕꯦꯁꯃꯦꯟ ꯆꯪꯒꯅꯤꯕ ꯌꯥꯝꯅ ꯆꯥꯎꯕ ꯕꯤꯖꯤꯅꯦꯁ ꯍꯧꯕꯇꯥꯔꯒꯗꯤ ꯌꯥꯝꯅ ꯆꯥꯎꯕ ꯔꯤꯛꯁ ꯂꯧꯒꯅꯤ ꯌꯥꯝꯅ ꯆꯥꯎꯕ ꯏꯟꯕꯦꯁꯃꯦꯟ ꯑꯃ ꯆꯪꯒꯅꯤ ꯕꯤꯖꯤꯅꯦꯁꯇꯨ ꯄꯤꯛꯇꯛꯅ ꯅꯪꯒꯤ ꯉꯝꯃꯤꯕ ꯔꯦꯟꯁꯇ ꯕꯦꯛꯀꯞ ꯑꯃ ꯂꯩꯕꯇꯥꯔꯒꯗꯤ ꯅꯪ ꯌꯥꯝ ꯀꯥ ꯍꯦꯟꯅ ꯔꯤꯛꯁ ꯂꯩꯇꯦꯕ ꯕꯠ ꯑꯗꯨꯕꯨ ꯑꯩꯈꯣꯏꯒꯤ ꯕꯤꯖꯤꯅꯦꯁ ꯑꯃ ꯍꯧꯕ ꯍꯥꯏꯕꯁꯦ ꯔꯤꯛꯁꯇꯤ ꯍꯟꯗ꯭ꯔꯦꯠ ꯄꯥꯔꯁꯦꯅ ꯂꯩꯑꯦꯕ ꯃꯔꯝꯗꯤ ꯀꯔꯤꯒꯤꯅꯣ ꯍꯥꯏꯕ ꯃꯇꯝꯗ ꯕꯤꯖꯤꯅꯦꯁ ꯍꯥꯏꯁꯤꯗꯤ ꯕꯤꯖꯤꯅꯦꯁꯅꯤꯕ ꯃꯍꯥꯛ ꯑꯁꯤꯗꯤ ꯑꯩꯈꯣꯏꯅ ꯒꯦꯟ ꯇꯧꯕ ꯅꯠꯇ꯭ꯔꯒꯅ ꯂꯣꯁ ꯇꯧꯕꯗ ꯂꯥꯛꯀꯅꯦꯕꯀꯣ ꯃꯥꯒꯤ ꯇꯣꯉꯥꯟꯕ ꯗꯦꯐꯤꯅꯤꯁꯟ ꯂꯩꯇꯦꯕ ꯕꯤꯖꯤꯅꯦꯁ ꯍꯥꯏꯕꯁꯦ ꯑꯗꯨꯅ ꯕꯤꯖꯤꯅꯦꯁ ꯇꯧꯕ ꯃꯇꯝꯗ ꯃꯤꯑꯣꯏꯗꯨꯅ ꯄꯩꯁꯥ ꯇꯥꯟꯅꯤ ꯇꯥꯟꯂꯣꯏ ꯍꯥꯏꯕꯁꯤꯗꯤ ꯑꯩꯈꯣꯏꯅ ꯈꯪꯕ ꯉꯝꯗꯦ ꯕꯠ ꯑꯩꯈꯣꯏꯅ ꯁꯝ ꯍꯥꯎ ꯈꯔ ꯔꯤꯁ꯭ꯔ꯭ꯁ ꯇꯧꯔꯒ ꯃꯍꯥꯛꯀꯤ ꯑꯦꯠꯃꯣꯁꯐꯤꯌꯔ ꯑꯩꯈꯣꯏꯒꯤ ꯀꯔꯝꯅ ꯂꯩꯔꯤ ꯍꯥꯏꯕꯗꯨ ꯈꯪꯉꯕ ꯃꯇꯨꯡꯗ ꯁꯨꯝ ꯑꯩꯈꯣꯏꯅ ꯄ꯭ꯔꯦꯗꯤꯛꯁꯟ ꯇꯧꯕꯗꯤ ꯌꯥꯏ ꯑꯗꯨꯕꯨ ꯍꯟꯗ꯭ꯔꯦꯠ ꯄꯔꯁꯦꯟ ꯁꯤꯌꯣꯔ ꯀꯅꯥꯝ ꯑꯣꯏꯗꯦꯀꯣ ꯃꯔꯝꯗꯤ ꯁꯤꯁꯤꯗꯤ ꯑꯩꯈꯣꯏꯒꯤ ꯗꯦ ꯇꯨꯗꯦ ꯂꯥꯏꯐꯇ ꯆꯪꯉꯕ ꯑꯩꯈꯣꯏꯒꯤ ꯃꯤꯑꯣꯏꯕꯒꯤ ꯀꯣꯛꯅ ꯍꯣꯠꯄ ꯉꯝꯗꯕ ꯄꯣꯠꯅꯦꯕꯀꯣ ꯑꯗꯨꯗꯒꯤꯗꯤ ꯂꯛꯇꯁꯨ ꯈꯔ ꯂꯩꯔꯦ ꯃꯔꯨ ꯑꯣꯏꯅ ꯄꯩꯁꯥꯁꯤ ꯏꯟꯕꯦꯁꯃꯦꯟꯗ ꯂꯥꯛꯄ ꯃꯇꯝꯗ ꯏꯟꯕꯦꯁꯃꯦꯟꯁꯤ ꯍꯦꯛꯇ ꯂꯨꯄꯥ ꯀꯔꯣꯔ ꯑꯅꯤ ꯑꯍꯨꯝ ꯃꯔꯤ ꯊꯥꯗꯗ꯭ꯔꯗꯤ ꯕꯤꯖꯤꯅꯦꯁ ꯍꯧꯕ ꯌꯥꯗꯦ ꯍꯥꯏꯕ ꯂꯩꯇꯦꯕ ꯑꯩ ꯏꯁꯥꯃꯛ ꯍꯧꯖꯤꯛꯁꯦ ꯕꯥꯃꯣꯟ ꯀꯝꯄꯨꯗ ꯀꯦꯐꯦ ꯃꯆꯥ ꯑꯃ ꯍꯥꯡꯅꯕ ꯇꯧꯖꯔꯤꯕ ꯀꯣ ꯂꯣꯏꯁꯤꯜꯂꯛꯀꯗꯧꯔꯦ ꯑꯩ ꯁꯤꯗ ꯌꯥꯝ ꯀꯟꯅ ꯏꯟꯕꯦꯁ ꯇꯧꯗꯦ ꯇꯦꯟ ꯊꯥꯎꯖꯟꯃꯨꯛ ꯏꯟꯕꯦꯁ ꯇꯧꯖꯩꯀꯣ ꯑꯩ ꯏꯊꯟꯗ ꯅꯠꯇꯦ ꯑꯩ ꯄꯥꯠꯅꯔ ꯑꯅꯤ ꯑꯃꯒ ꯂꯩ ꯑꯩꯈꯣꯏ ꯑꯍꯨꯝꯅ ꯃꯐꯝꯁꯤꯗ ꯍꯥꯡꯒꯗꯧꯔꯤꯕꯅꯤ ꯑꯩꯍꯥꯛꯅ ꯍꯥꯡꯗ꯭ꯔꯤꯉꯩ ꯃꯇꯝꯗ ꯑꯩꯈꯣꯏꯅ ꯀꯃꯥꯏꯅ ꯈꯟꯅꯩ ꯍꯥꯡꯒꯗꯧꯔꯤꯕ ꯄꯣꯠꯁꯤ ꯀꯔꯤꯒꯤꯅꯣ ꯃꯐꯝꯁꯤꯗ ꯁꯤꯒ ꯃꯥꯟꯅꯕ ꯃꯐꯝ ꯀꯌꯥꯝ ꯂꯩ ꯃꯐꯝ ꯀꯌꯥꯝ ꯆꯥꯔꯕ ꯃꯦꯟ ꯔꯣꯠ ꯃꯄꯥꯟ ꯑꯣꯏꯔꯕ ꯃꯐꯝ ꯀꯌꯥꯝ ꯆꯥꯎꯒꯅꯤ ꯑꯗꯨꯗꯒꯤ ꯁꯤ ꯁꯥꯔꯛꯅꯕ ꯍꯣꯠꯅꯕꯗ ꯑꯦꯞꯄ꯭ꯂꯥꯏ ꯇꯧꯅꯕ ꯍꯣꯠꯅꯕꯗ ꯀꯔꯤ ꯀꯔꯤ ꯃꯆꯥꯛ ꯆꯪꯒꯅꯤ ꯇꯦꯕꯜ ꯆꯧꯀ꯭ꯔꯤ ꯀꯃꯥꯏꯅ ꯇꯧꯒꯅꯤ ꯂꯥꯏꯠꯇꯤꯡ ꯀꯃꯥꯏꯅ ꯇꯧꯒꯅꯤ ꯑꯦꯗꯕꯔꯇꯥꯏꯁꯃꯦꯟ ꯃꯥꯔꯀꯦꯇꯤꯡ ꯀꯃꯥꯏꯅ ꯇꯧꯒꯅꯤ ꯃꯔꯨ ꯑꯣꯏꯅ ꯑꯩꯈꯣꯏꯅ ꯍꯣꯇꯦꯜ ꯍꯥꯡꯕ ꯍꯥꯏꯕꯁꯤꯗꯤ ꯃꯍꯥꯎꯗ ꯇꯦꯁꯇ ꯆꯠꯀꯗꯕꯅꯤ ꯀꯨꯀꯤꯡ ꯁ꯭ꯀꯤꯜ ꯀꯃꯥꯏ ꯀꯃꯥꯏꯅ ꯇꯧꯕ ꯃꯦꯅꯦꯖꯤꯡ ꯑꯩꯈꯣꯏ ꯀꯃꯤꯇꯤ ꯑꯗꯨꯗꯨꯗꯨ ꯀꯃꯥꯏ ꯇꯧꯏ ꯍꯥꯏꯕꯁꯦ ꯗꯤꯁꯀꯁꯁꯟ ꯇꯧꯔꯕ ꯃꯇꯨꯡꯗ ꯑꯩꯈꯣꯏꯅ ꯌꯥꯅꯔꯒ ꯑꯩꯈꯣꯏꯅ ꯊꯕꯛ ꯑꯗꯨ ꯑꯦꯞꯄ꯭ꯂꯥꯏ ꯇꯧꯑꯦꯕ ꯑꯁꯨꯝꯅ ꯕꯤꯖꯤꯅꯦꯁ ꯑꯃ ꯇꯧꯒꯦ ꯍꯥꯏꯕꯇꯔꯗꯤ ꯈꯤꯇꯪ ꯀꯣꯛ ꯊꯥꯗꯔꯒ ꯇꯧꯕ ꯆꯪꯏ ꯑꯗꯣ ꯆꯪꯏ ꯍꯥꯏꯅ ꯈꯜꯂꯤ ꯄꯩꯁꯥꯃꯛꯇꯁꯨ ꯈꯟꯖꯟꯕ ꯌꯥꯗꯦ ꯔꯤꯛꯁ ꯂꯧꯗ ꯇꯥꯔꯒꯗꯤ ꯂꯥꯏꯐ ꯍꯥꯏꯕꯁꯦ ꯑꯗꯨꯅ ꯂꯥꯏꯐꯀꯤ ꯍꯤꯡꯕꯒꯤ ꯕꯦꯂꯨ ꯂꯩꯔꯛꯇ꯭ꯔꯦ ꯁꯨꯝ ꯄꯪꯆꯥ ꯆꯥꯔꯒ ꯄꯪꯍꯤꯡ ꯍꯤꯡꯕꯗꯨꯗꯤ ꯌꯥꯕꯁꯨ ꯅꯠꯇꯕꯅꯤꯅ ꯕꯤꯖꯤꯅꯦꯁ ꯇꯧꯕ ꯃꯇꯝꯗ ꯄꯩꯁꯥ ꯆꯪꯏ ꯄꯩꯁꯥ ꯍꯥꯏꯕꯁꯤ ꯔꯤꯛꯁꯅꯤ ꯑꯗꯨꯕꯨ ꯔꯤꯛꯁꯇꯨꯒꯤ ꯃꯇꯨꯡ ꯏꯟꯅ ꯅꯪ ꯍꯌꯦꯡ ꯔꯤꯖꯜꯁꯨ ꯂꯥꯛꯀꯅꯤꯕꯀꯣ ꯑꯗꯨꯅ ꯌꯥꯝ ꯀꯥ ꯍꯦꯟꯅ ꯂꯧꯕꯁꯨ ꯌꯥꯗꯦ ꯔꯤꯛꯁꯁꯦ ꯌꯥꯔꯤꯕ ꯃꯈꯩꯗꯤ ꯕꯦꯛꯑꯞ ꯄ꯭ꯂꯥꯟ ꯑꯃ ꯂꯩꯔꯒ ꯕꯤꯖꯤꯅꯦꯁꯀꯤ ꯂꯥꯏꯟꯗ ꯆꯪꯍꯟꯅꯤꯡꯏ ꯑꯩꯒꯤ ꯋꯥꯈꯜꯂꯣꯟꯗ